ꯀꯔꯤ ꯇꯧꯔꯤꯒꯦ ꯑꯣ ꯏꯃꯥꯗꯣ ꯅꯥꯕꯒꯤ ꯑꯥ ꯍꯣꯁꯄꯤꯇꯥꯜꯗ ꯑꯩꯅ ꯊꯤꯜꯂꯨꯕ ꯑꯗꯨ ꯊꯦꯡꯗꯣꯛꯈ꯭ꯔꯕ ꯑꯣ ꯍꯣꯏ ꯍꯣꯏ ꯑꯩ ꯉꯟꯇꯥ ꯉꯟꯇꯥ ꯂꯥꯛꯅꯕ ꯍꯣꯠꯅꯔꯒꯦ ꯑꯣ ꯑꯩ ꯃꯇꯨꯡꯗꯗꯤ ꯆꯥꯡ ꯅꯥꯏꯅ ꯂꯥꯛꯅꯕ ꯍꯣꯠꯅꯖꯔꯒꯦ ꯑꯣ ꯍꯣꯏ ꯑꯩꯗꯣ ꯂꯥꯛꯀꯦꯗꯤ ꯈꯟꯕꯅꯦ ꯑꯗꯨ ꯏꯃꯥ ꯐꯤꯕꯝꯁꯦ ꯍꯦꯟꯅ ꯀꯟꯅ ꯁꯣꯛꯆꯤꯜꯂꯛꯄꯒꯤ ꯑꯗꯨꯒꯤ ꯄꯨꯖꯔꯨꯕ ꯑꯗꯨꯗ ꯊꯦꯡꯈ꯭ꯔꯕ ꯎꯝ ꯆꯥꯏꯍꯦ ꯅꯪꯗꯤ ꯆꯥꯈ꯭ꯔꯕꯣ

ꯍꯣꯏ ꯁꯪꯅꯤ ꯍꯌꯦꯡꯕꯨꯗꯤ ꯊꯕꯛꯄꯨꯗꯤ ꯀꯌꯥꯝ ꯂꯩꯇꯦ ꯑꯩ ꯉꯟꯇꯥ ꯂꯥꯛꯅꯕ ꯍꯣꯠꯅꯖꯒꯦ ꯑꯥ ꯍꯣꯏ ꯉꯟꯇꯥ ꯂꯥꯀꯅꯕ ꯍꯣꯠꯅꯖꯒꯦ ꯑꯧ ꯑꯧ ꯑꯣ ꯍꯣꯏ ꯍꯣꯏ ꯎꯝ ꯎꯝ